ꯑꯩꯁꯦ ꯍꯧꯖꯤꯛ ꯁꯦꯁ꯭ꯌꯜ ꯃꯤꯗ꯭ꯌꯥ ꯃꯦꯅꯦꯖꯔ ꯑꯃ ꯑꯣꯏꯖꯩ ꯍꯥꯏꯔꯤꯕ ꯑꯩꯅ ꯇꯧꯔꯤꯕ ꯊꯕꯛꯁꯤꯅ ꯁꯣꯁ꯭ꯌꯜ ꯃꯤꯗ꯭ꯌꯥꯗ ꯑꯩꯅ ꯑꯁꯣꯁ꯭ꯌꯦꯠ ꯇꯧꯔꯤꯕ ꯕ꯭ꯔꯦꯟꯁꯤꯡꯗꯨꯒꯤ ꯄꯣꯠ ꯌꯣꯟꯕ ꯑꯦꯗꯕꯔꯇꯥꯏꯁ ꯇꯧꯕ ꯍꯥꯏꯕꯗꯤ ꯄꯣꯠꯀꯤ ꯕꯦꯔꯥꯏꯇꯤ ꯃꯆꯨ ꯑꯣꯏꯒꯦꯔ ꯑꯃ ꯑꯣꯏꯒꯦꯔ ꯄ꯭ꯔꯗꯛꯁꯦ ꯑꯩꯈꯣꯏꯅ ꯃꯤꯁꯦ ꯗꯨꯀꯥꯟꯗ ꯂꯥꯛꯑꯒ ꯌꯦꯡꯕꯒꯤ ꯃꯍꯨꯠꯇ ꯑꯣꯟꯂꯥꯏꯟꯗ ꯏꯟꯁꯇꯥꯒ꯭ꯔꯥꯝ ꯐꯦꯁꯕꯨꯛꯀꯤ ꯈꯨꯊꯥꯡꯗ ꯂꯣꯏꯅ ꯈꯪꯍꯟꯕ ꯌꯧꯍꯟꯕ ꯏꯟꯐꯣꯔꯃꯦꯁꯟꯁꯦ ꯎꯠꯄ ꯑꯗꯨꯒ ꯑꯣꯟꯂꯥꯏꯟ ꯑꯣꯔꯗꯔ ꯂꯧꯕ ꯈꯣꯠꯄ ꯐꯤꯠꯕꯦꯛ ꯂꯧꯕ ꯁꯤꯅꯤ ꯑꯩꯅ ꯇꯧꯖꯔꯤꯕꯁꯦ